ꯁꯣꯝꯒꯤꯁꯦ ꯀꯩꯅꯣ ꯑꯣꯇꯣ ꯑꯣꯇꯣ ꯗ꯭ꯔꯥꯏꯕꯔ ꯑꯣꯏꯕꯤꯔꯕ꯭ꯔꯣ

ꯑꯩ ꯃꯣꯏꯔꯥꯡ ꯆꯠꯀꯦ ꯇꯧꯕꯅꯦ ꯑꯗꯣ ꯚꯥꯔꯥ ꯀꯌꯥ ꯂꯧꯕꯤꯗꯣꯏꯅꯣ

ꯑꯣ ꯇꯣꯞꯇꯒꯤ

ꯆꯥꯝ ꯌꯥꯡꯈꯩ ꯆꯥꯝ ꯌꯥꯡꯈꯩ ꯑꯣꯏꯔꯗꯤ ꯑꯩꯈꯣꯏ ꯃꯤ ꯃꯔꯤ ꯑꯣꯏꯔꯗꯤ ꯃꯉꯥ ꯑꯣꯏꯗꯤ ꯈꯔ ꯇꯥꯕꯤꯕ ꯌꯥꯗ꯭ꯔꯣ ꯑꯣ ꯑꯞ ꯗꯥꯎꯟꯅꯦ ꯑꯞ ꯗꯥꯎꯟ ꯑꯗꯨ ꯌꯥꯔꯗꯤ ꯈꯔ ꯌꯦꯡꯕꯤꯎꯗꯅ ꯑꯗ ꯑꯗꯨ ꯑꯣꯏꯔꯗꯤ ꯑꯇꯣꯞꯄ ꯗ꯭ꯔꯥꯏꯕꯔ ꯑꯃꯇ ꯁꯤꯟꯕꯤꯔꯛꯄ ꯌꯥꯒꯗ꯭ꯔꯣ ꯑꯣꯇꯣꯁꯤ ꯑꯣꯇꯣꯁꯤꯕꯨ ꯑꯧ ꯑꯣꯇꯣꯁꯤꯕꯨ ꯀꯔꯤ ꯑꯣꯇꯣ ꯑꯣꯏꯕꯤꯔꯕꯅꯣ ꯑꯗꯨꯗꯤ ꯑꯗꯣ ꯑꯗꯣ ꯒꯥꯔꯤꯁꯤ ꯃꯔꯛꯇꯒ ꯌꯥꯗ ꯈꯣꯠꯇꯕꯒ ꯇꯧꯔꯛꯑꯗꯤ ꯀꯃꯥꯏ ꯇꯧ ꯇꯥꯕ ꯂꯝ ꯁꯥꯡꯕꯅꯤꯅ

ꯑꯣ ꯀꯩꯅꯣ ꯇꯧꯒꯦ ꯄꯨꯡ ꯃꯥꯄꯜꯗꯒꯤ ꯍꯌꯦꯡꯒꯤ ꯄꯨꯡ ꯃꯥꯄꯜꯗꯣ ꯑꯗ ꯑꯣꯏꯅ ꯊꯣꯛꯄꯤꯔꯛꯑꯣꯅꯦ ꯑꯗꯨꯒ ꯃꯃꯟ ꯈꯔ ꯇꯥꯅꯕ ꯈꯔ ꯌꯦꯡꯕꯤꯌꯣ ꯑꯣ ꯑꯗꯨꯗꯤ ꯍꯌꯦꯡ ꯍꯌꯦꯡ ꯂꯥꯛꯆꯔꯒꯦ ꯐꯔꯦ ꯊꯝꯕꯤꯔꯣꯀꯣ ꯐꯔꯦ ꯐꯔꯦ